ꯚꯥꯔꯠꯄꯨ ꯑꯍꯣꯡꯕ ꯄꯨꯔꯛꯄ ꯏꯟꯗꯁꯇ꯭ꯔꯦꯂꯤꯁ ꯑꯃꯁꯨꯡ ꯂꯂꯣꯟ ꯏꯇꯤꯛ ꯇꯧꯕ ꯃꯤꯑꯣꯏ ꯀꯌꯥꯃꯔꯨꯝ ꯂꯩ ꯈꯨꯗꯝ ꯑꯣꯏꯅ ꯍꯥꯏꯔꯕꯗ ꯔꯇꯟ ꯇꯇꯥ ꯃꯨꯀꯦꯁ ꯑꯝꯕꯥꯅꯤ ꯑꯥꯖꯤꯝ ꯄ꯭ꯔꯦꯝꯖꯤꯠ ꯒꯧꯇꯝ ꯑꯗꯥꯅꯤ ꯑꯦ ꯄꯤ ꯖꯦ ꯑꯞꯗꯨꯜ ꯀꯂꯥꯝ ꯁꯤ ꯑꯦꯟ ꯑꯥꯔ ꯔꯥꯎ ꯑꯁꯤꯅꯆꯤꯡꯕ ꯀꯌꯥꯃꯔꯨꯝ ꯂꯩ ꯃꯈꯣꯏ ꯚꯥꯔꯠ ꯑꯁꯤꯕꯨ ꯑꯍꯣꯡꯕ ꯑꯃ ꯄꯨꯔꯛꯏ ꯑꯩꯈꯣꯏꯅ ꯈꯪꯗꯕ ꯈꯟꯕꯗ ꯂꯥꯝꯕ ꯐꯪꯗꯕ ꯃꯑꯣꯡꯗ ꯚꯥꯔꯠꯄꯨ ꯆꯥꯎꯈꯠꯅꯕ ꯍꯣꯠꯅꯗꯨꯅ ꯂꯥꯛꯏ